ꯑꯦꯛꯁꯇ꯭ꯔꯥ ꯀꯥꯔꯤꯀꯨꯂꯔ ꯑꯦꯛꯇꯤꯚꯤꯇꯤꯖꯁꯤꯡꯗ ꯁꯔꯨꯛ ꯌꯥꯈꯤꯕꯗꯤ ꯌꯥꯝ ꯌꯥꯝꯃꯦ ꯑꯗꯨꯕꯨ ꯑꯩꯅ ꯈꯪꯒꯠꯆꯕ ꯑꯃ ꯍꯥꯏꯌꯨ ꯍꯥꯏꯔꯒꯗꯤ ꯑꯩꯈꯣꯏꯒꯤ ꯑꯩꯅ ꯍꯧꯖꯤꯛ ꯑꯣꯖꯥ ꯑꯣꯏꯅ ꯄꯨꯖꯔꯤꯕ ꯁ꯭ꯀꯨꯜ ꯑꯁꯤꯗ ꯂꯤꯇꯔꯦꯔꯤ ꯃꯤꯠ ꯍꯥꯏꯕꯗꯤ ꯀꯝꯄꯤꯇꯤꯁꯟ ꯌꯥꯎꯕ ꯀꯝꯄꯤꯇꯤꯁꯟꯗ ꯑꯩꯈꯣꯏꯅ ꯀꯨꯏꯖ ꯇꯝꯄꯤꯇꯤꯟꯒꯨꯝꯕ ꯑꯗꯨꯗꯒꯤ ꯄꯣꯏꯝꯒꯨꯝꯕ ꯄꯣꯏꯝ ꯀꯝꯄꯤꯇꯤꯁꯟꯒꯨꯝꯕ ꯑꯇꯣꯞꯄ ꯑꯦꯛꯇꯤꯚꯤꯇꯤꯖ ꯃꯌꯥꯝꯁꯨ ꯌꯥꯎꯋꯤ ꯑꯗꯨꯒꯤ ꯀꯝꯄꯤꯇꯤꯁꯟ ꯌꯥꯎꯈ꯭ꯔꯦ ꯑꯉꯥꯡꯁꯤꯡꯒꯤ ꯇꯦꯂꯦꯟꯁꯤꯡꯁꯨ ꯌꯦꯡꯈ꯭ꯔꯦ ꯑꯗꯨꯗ ꯃꯈꯣꯏꯗ ꯃꯅꯥ ꯑꯣꯏꯅ ꯅꯣꯠ ꯕꯨꯛꯁꯤꯡ ꯅꯠꯇ꯭ꯔꯒ ꯀꯣꯝꯄꯥꯁ ꯃꯈꯣꯏꯒꯤ ꯔꯦꯁꯄꯦꯛꯇꯤꯞ ꯄ꯭ꯔꯥꯏꯖꯦꯁꯁꯤꯡꯁꯦ ꯃꯈꯣꯏꯒꯤ ꯔꯦꯡꯇꯨꯒꯤ ꯃꯇꯨꯡꯏꯟꯅ ꯄꯤꯈꯤꯕ ꯃꯌꯥꯝ ꯊꯦꯡꯅꯈ꯭ꯔꯦ ꯑꯗꯨꯒ ꯏꯁꯄꯣꯔꯠꯁꯨ ꯁ꯭ꯀꯨꯜꯒꯤ ꯐꯖꯅ ꯄꯥꯡꯊꯣꯛꯏ ꯃꯇꯝ ꯆꯥꯅ ꯃꯦ ꯅꯠꯇ꯭ꯔꯒ ꯑꯦꯄ꯭ꯔꯤꯜ ꯃꯦ ꯁ꯭ꯋꯥꯏꯗ ꯄꯥꯡꯊꯣꯛꯏ ꯄꯥꯡꯊꯣꯛꯄ ꯃꯇꯝꯗ ꯁꯥꯇ꯭ꯔꯁꯤꯡꯒꯤ ꯍꯩꯊꯣꯏ ꯁꯤꯡꯊꯣꯏꯕ ꯀꯌꯥ ꯑꯃ ꯑꯩꯈꯣꯏꯅ ꯎꯈꯤ ꯍꯥꯏꯔꯤꯕ ꯍꯩꯊꯣꯏ ꯁꯤꯡꯊꯣꯏꯔꯕ ꯁꯥꯇ꯭ꯔꯁꯤꯡ ꯃꯈꯣꯏꯒꯤ ꯃꯈꯣꯏꯅ ꯎꯠꯊꯣꯛꯆꯔꯤꯕ ꯇꯦꯂꯦꯟꯗꯣ ꯑꯗꯨꯒꯤ ꯃꯇꯨꯡꯏꯟꯅ ꯃꯈꯣꯏꯒꯤ ꯃꯅꯥ ꯄꯤꯈꯤ ꯄꯤꯔꯤꯕ ꯃꯅꯥꯁꯤꯡꯗꯨꯁꯨ ꯃꯈꯣꯏꯒꯤ ꯇꯦꯂꯦꯟꯗꯨꯒ ꯆꯥꯅꯕ ꯃꯈꯣꯏꯒꯤ ꯃꯍꯩꯗꯨꯒ ꯆꯥꯅꯕ ꯃꯅꯥ ꯐꯖ ꯐꯖꯅ ꯄꯤꯈꯤꯕ ꯌꯥꯎꯋꯤ ꯏꯁꯄꯣꯔꯠꯀꯤ ꯑꯣꯏꯅꯗꯤ ꯃꯔꯨꯑꯣꯏꯅ ꯃꯦꯗꯜꯁꯤꯡ ꯄꯤꯈꯤꯕ ꯊꯦꯡꯅꯔꯦ ꯑꯗꯨꯒ ꯏꯁꯥꯃꯛꯁꯨ ꯀꯝꯄꯤꯇꯤꯁꯟꯁꯤꯡꯗ ꯌꯥꯎꯔꯛꯈꯤ ꯌꯥꯎꯔꯛꯄ ꯀꯝꯄꯤꯇꯤꯁꯟ ꯑꯃ ꯍꯥꯏꯌꯨ ꯍꯥꯏ ꯇꯥꯔꯒꯗꯤ ꯃꯦꯠꯁ ꯑꯦꯟ ꯁꯥꯏꯟꯁ ꯀꯝꯄꯤꯇꯤꯁꯟ ꯕꯤ ꯑꯦ ꯂꯦꯕꯦꯜꯗ ꯌꯥꯎꯈꯤ ꯑꯗꯨꯕꯨ ꯂꯥꯏꯕꯛ ꯐꯕꯗꯒꯤ ꯍꯥꯏꯒꯗ꯭ꯔꯥ ꯑꯩꯒꯤ ꯄ꯭ꯔꯥꯏꯖ ꯑꯃꯁꯨ ꯐꯪꯖꯈꯤ ꯄ꯭ꯔꯥꯏꯖꯇꯨ ꯑꯩꯈꯣꯏꯒꯤ ꯄ꯭ꯔꯥꯏꯖ ꯑꯣꯏꯅ ꯂꯨꯄꯥ ꯆꯥꯝꯃꯉꯥ ꯐꯪꯈꯤ